ꯑꯩꯅ ꯂꯩꯖꯔꯤꯕ ꯑꯩꯒꯤ ꯀꯛꯆꯤꯡ ꯂꯝꯗꯝꯁꯤꯗ ꯇꯨꯔꯤꯁꯀꯤ ꯂꯩꯐꯝ ꯆꯥꯐꯝ ꯑꯗꯨꯗꯩ ꯑꯗꯨꯒꯨꯝꯕ ꯑꯦꯀꯣꯃꯣꯗꯦꯁꯟ ꯀꯩꯀꯩ ꯇꯧꯐꯝꯒꯤꯗꯤ ꯍꯧꯖꯤꯛ ꯀꯥꯟꯗꯤ ꯂꯩꯗꯤ ꯂꯩ ꯑꯗꯨ ꯑꯣꯏꯔꯁꯨ ꯌꯥꯝ ꯀꯟꯅ ꯐꯖꯅ ꯋꯦꯜ ꯄ꯭ꯔꯤꯄꯦꯌꯔ ꯑꯣꯏꯅ ꯇꯧꯅ ꯂꯩꯕꯗꯤ ꯂꯩꯇꯦ ꯑꯗꯨꯒ ꯍꯧꯖꯤꯛ ꯌꯥꯝ ꯀꯟꯅꯁꯨ ꯍꯧꯖꯤꯛ ꯑꯩꯈꯣꯏ ꯃꯔꯤ ꯂꯩꯅꯕ ꯑꯣꯊꯣꯔꯤꯇꯤ ꯁꯤꯡꯅ ꯌꯥꯝ ꯀꯟꯅ ꯑꯩꯈꯣꯏ ꯁꯦꯝꯒꯠꯂꯤ ꯁꯝꯅ ꯍꯥꯏꯔꯕꯗ ꯑꯩꯈꯣꯏ ꯀꯛꯆꯤꯡ ꯒꯥꯔꯗꯦꯟꯁꯨ ꯌꯥꯝ ꯁꯦꯝꯒꯠꯂꯤ ꯑꯗꯨꯗꯒꯤ ꯀꯛꯆꯤꯡ ꯒꯥꯔꯗꯦꯟꯒꯤ ꯃꯅꯥꯛꯇ ꯂꯩꯕ ꯏꯀꯣ ꯏꯀꯣ ꯄꯥꯔꯛ ꯍꯥꯏꯗꯅ ꯑꯃꯁꯨ ꯂꯩ ꯑꯩꯈꯣꯏ ꯇꯨꯔꯤꯁꯁꯤꯡꯒꯤ ꯌꯥꯝ ꯃꯤꯌꯥꯝꯅ ꯌꯦꯡꯕ ꯅꯨꯡꯉꯥꯏꯕ ꯎ ꯋꯥ ꯐꯖꯅ ꯍꯧꯕ ꯏꯕꯟ ꯑꯣꯄꯟ ꯂꯥꯏꯕ꯭ꯔꯦꯔꯤꯒꯁꯨ ꯂꯩꯕ ꯑꯗꯨꯗ ꯑꯗꯨꯝ ꯇꯧꯔꯒ ꯑꯗꯨꯗꯩ ꯑꯗꯨꯒꯤꯁꯨ ꯃꯊꯛꯇ ꯑꯩꯈꯣꯏꯒꯤ ꯀꯛꯆꯤꯡꯒꯤ ꯔꯤꯁꯣꯔꯁ ꯃꯌꯥꯝ ꯑꯃꯁꯨ ꯂꯩ ꯆꯥꯕ ꯊꯛꯄꯒꯤ ꯍꯥꯏꯔꯒꯅ ꯑꯩꯈꯣꯏꯒꯤ ꯌꯥꯝꯅ ꯌꯨꯅꯤꯛ ꯑꯣꯏꯕ ꯀꯥꯛꯆꯤꯡ ꯕꯣꯔꯥ ꯂꯩ ꯑꯃꯗꯤ ꯑꯓꯥꯗꯀꯤ ꯑꯂꯨꯁꯥꯛꯁꯨ ꯂꯩ ꯑꯗꯨꯗꯩ ꯄꯟꯖꯥꯎꯒꯤ ꯆꯥꯁꯨꯕꯤꯒꯁꯨ ꯂꯩ ꯍꯥꯏꯔꯤꯕ ꯃꯈꯩꯁꯤ ꯑꯩꯈꯣꯏ ꯇꯨꯔꯤꯁꯁꯤꯡꯅ ꯌꯥꯝꯅ ꯆꯥꯕ ꯊꯛꯄꯒꯤ ꯌꯥꯝꯅ ꯑꯩꯈꯣꯏꯒꯤ ꯀꯛꯆꯤꯡꯒꯤ ꯑꯣꯏꯅ ꯌꯨꯅꯤꯛ ꯑꯣꯏꯅ ꯂꯩꯖꯕ ꯌꯥꯝꯅ ꯇꯨꯔꯤꯁꯁꯤꯡꯒꯤ ꯑꯦꯇ꯭ꯔꯦꯛꯁꯟꯁꯨ ꯑꯣꯏꯕ ꯃꯐꯝꯅꯤ ꯑꯁꯤꯒꯤꯁꯤ ꯍꯧꯖꯤꯛꯁꯤ ꯑꯩꯈꯣꯏꯒꯤ ꯃꯔꯤ ꯂꯩꯅꯕ ꯑꯣꯊꯣꯔꯤꯇꯤꯁꯤꯡꯅ ꯐꯖꯅ ꯁꯦꯝꯒꯠꯄꯤꯕ ꯑꯃꯗꯤ ꯑꯦꯗꯕꯔꯇꯥꯏꯁꯃꯦꯟꯒꯨꯝꯕ ꯐꯅꯌꯥꯝ ꯐꯖꯅ ꯇꯧꯕꯤꯕ ꯇꯔꯒꯗꯤ ꯑꯩꯈꯣꯏ ꯀꯛꯆꯤꯡꯒꯤ ꯇꯨꯔꯤꯁꯁꯤ ꯐꯖꯅ ꯆꯥꯎꯈꯠꯀꯦ ꯆꯥꯎꯈꯠꯀꯅꯤ ꯍꯥꯏꯅ ꯈꯜꯂꯤ ꯑꯗꯨꯒ ꯇꯨꯔꯤꯁ ꯃꯌꯥꯝ ꯑꯃ ꯂꯥꯛꯀꯅꯤ ꯑꯗꯨꯗꯩꯗꯤ ꯇꯞꯅ ꯇꯞꯅ ꯑꯗꯨꯒꯤ ꯏꯟꯐ꯭ꯔꯥꯁ꯭ꯇ꯭ꯔꯛꯆꯔ ꯂꯩꯐꯝ ꯆꯥꯐꯝꯒꯤꯁꯨ ꯑꯗꯨꯝ ꯐꯖꯅ ꯗꯤꯕꯂꯞ ꯇꯧꯔꯛꯀꯅꯤ ꯍꯥꯏꯅ ꯈꯜꯂꯤ